ꯃꯅꯤꯄꯨꯔꯒꯤ ꯂꯣꯟ ꯑꯁꯦ ꯃꯅꯤꯄꯨꯔꯒꯤ ꯂꯣꯟ ꯑꯁꯦ ꯄꯤꯊ꯭ꯔꯤꯕꯤꯗ ꯌꯥꯝꯅ ꯈ꯭ꯋꯥꯏꯗꯒꯤ ꯃꯥꯒꯨꯟ ꯂꯩꯕ ꯌꯥꯝꯅ ꯒ꯭ꯔꯥꯃꯥꯔꯗꯁꯨ ꯌꯥꯝꯅ ꯂꯨꯕ ꯌꯥꯝꯅ ꯃꯤꯅꯤꯡ ꯂꯩꯕ ꯌꯥꯝꯅ ꯐꯖꯕ ꯂꯣꯜ ꯑꯃꯅꯤ ꯃꯅꯤꯄꯨꯔꯒꯤ ꯂꯣꯟ ꯑꯁꯦ ꯌꯥꯝꯅ ꯑꯇꯣꯞꯄ ꯂꯣꯟꯗ ꯑꯦꯛꯁꯄ꯭ꯔꯦꯁ ꯇꯧꯕꯗ ꯌꯥꯝꯅ ꯃꯥꯒꯤ ꯆꯞ ꯆꯥꯕ ꯃꯥꯏꯅꯤꯡ ꯂꯩꯕ ꯉꯝꯗꯕ ꯃꯅꯤꯄꯨꯔꯒꯤ ꯂꯣꯟ ꯑꯁꯤꯒꯤ ꯇꯣꯞ ꯇꯣꯞꯄ ꯒ꯭꯭ꯔꯥꯃꯥꯔ ꯇꯣꯞ ꯇꯣꯞꯄ ꯃꯥꯒꯤ ꯋꯥꯉꯥꯡ ꯁꯉꯥꯡ ꯑꯃꯗꯤ ꯇꯣꯞ ꯇꯣꯞꯄ ꯃꯥꯒꯤ ꯃꯤꯅꯤꯡ ꯇꯣꯞ ꯇꯣꯞꯄ ꯃꯥꯒꯤ ꯇꯣꯟ ꯑꯁꯦ ꯌꯥꯝꯅ ꯐꯖꯕ ꯑꯃꯅꯦ ꯃꯅꯤꯄꯨꯔꯗ ꯅꯣꯡꯒꯨꯝꯂꯛꯈꯣꯗ ꯍꯥꯏꯔꯤꯕ ꯑꯁꯤꯒꯨꯝꯂꯕ ꯑꯁꯤꯒꯨꯝꯕ ꯑꯦꯛꯖꯥꯝꯄꯜ ꯑꯁꯤ ꯌꯥꯝꯅ ꯐꯖꯔꯕ ꯑꯁꯤꯒꯨꯝꯕ ꯃꯅꯤꯄꯨꯔꯒꯤ ꯂꯣꯟ ꯑꯁꯤꯗꯒꯤ ꯍꯧꯔꯛꯄꯅꯤ ꯑꯗꯨꯅ ꯃꯅꯤꯄꯨꯔꯒꯤ ꯂꯣꯟ ꯑꯁꯦ ꯌꯥꯝꯅ ꯑꯇꯣꯞꯄꯅ ꯇꯝꯕꯗꯁꯨ ꯌꯥꯝꯅ ꯂꯨꯕ ꯒ꯭ꯔꯥꯃꯥꯔꯗ ꯍꯥꯏꯔꯁꯨ ꯌꯥꯝꯅ ꯇꯝꯕꯗ ꯌꯥꯝꯅ ꯂꯨꯕ ꯂꯥꯏꯗꯕ ꯂꯣꯜ ꯑꯃꯅꯤ